ꯑꯩꯅ ꯊꯥꯡ ꯄꯥꯝꯗ꯭ꯔꯤꯕꯩ ꯃꯔꯝꯗꯤ ꯊꯥꯡꯁꯤꯅ ꯍꯥꯏꯗꯤ ꯑꯩꯅ ꯄꯤꯛꯏꯉꯩꯗ ꯊꯥꯡꯁꯤꯅ ꯊꯥꯡꯁꯤꯅ ꯁꯣꯛꯈꯤꯕꯩꯗꯃꯛꯗꯃꯛꯇ ꯄꯤꯛꯏꯉꯩꯗ ꯁꯣꯛꯈꯤꯕꯗꯣ ꯍꯧꯖꯤꯛꯁꯨ ꯑꯗꯨꯝ ꯗꯥꯛ ꯂꯩꯔꯤ ꯑꯗꯨꯒ ꯑꯩꯒꯤ ꯏꯌꯥꯝꯕ ꯑꯃꯁꯨ ꯊꯥꯡꯅ ꯃꯈꯨꯠꯇ ꯂꯦꯟꯖꯟꯕꯒꯤꯗꯃꯛꯇ ꯌꯥꯝ ꯌꯥꯝ ꯁꯥꯊꯤꯅ ꯁꯣꯛꯑꯦ ꯊꯥꯡꯁꯤꯅ ꯈꯨꯠ ꯍꯥꯏꯗꯤ ꯊꯥꯡꯁꯤꯅ ꯏꯟꯁꯥꯡ ꯅꯤꯄꯤ ꯏꯟꯁꯥꯡ ꯅꯤꯄꯤ ꯁꯣꯏꯀꯥꯟꯗ ꯈꯨꯠꯇ ꯁꯣꯛꯄꯁꯨ ꯌꯥꯝ ꯌꯥꯎꯑꯦ ꯑꯗꯨꯒ ꯊꯥꯡꯁꯤꯅ ꯃꯤ ꯍꯥꯠꯄꯁꯨ ꯌꯥꯔꯤꯅꯤ ꯑꯗꯨꯒ ꯐꯤꯂꯝꯗꯁꯨ ꯑꯗꯨꯝ ꯑꯩꯈꯣꯏꯅ ꯊꯥꯡꯁꯤꯅ ꯊꯥꯡꯁꯤꯅ ꯇꯧꯔꯒ ꯍꯥꯏꯗꯤ ꯊꯥꯡꯁꯤꯅ ꯀꯤꯍꯜꯂꯒ ꯊꯥꯡꯁꯤ ꯄꯥꯏꯔ ꯀꯤꯍꯟ ꯈꯣꯠꯍꯟ ꯇꯧꯔꯒ ꯁꯅꯥ ꯂꯨꯄꯥ ꯌꯥꯝ ꯍꯨꯔꯥꯟꯕꯁꯨ ꯌꯥꯝ ꯌꯥꯎꯑꯦ ꯑꯗꯨꯒꯤꯗꯃꯛꯇꯅꯤ ꯑꯩꯅ ꯊꯥꯡ ꯄꯥꯝꯖꯗ꯭ꯔꯤꯕꯁꯦ